ꯃꯅꯤꯄꯨꯔꯒꯤ ꯇꯦꯛꯅꯣꯂꯣꯖꯤ ꯁꯦꯛꯇꯔꯅ ꯈꯨꯗꯣꯡ ꯆꯥꯗꯕꯁꯤꯡ ꯑꯃꯗꯤ ꯑꯄꯟꯕꯁꯤꯡ ꯑꯣꯏꯔꯤꯕ ꯃꯔꯝꯗꯤ ꯃꯅꯤꯄꯨꯔ ꯁꯇꯦꯠ ꯑꯁꯤ ꯌꯥꯝꯅ ꯄꯤꯛꯏ ꯑꯗꯨꯒ ꯂꯥꯏꯔꯕꯁꯨ ꯌꯥꯝꯅ ꯑꯣꯏ ꯃꯔꯝ ꯑꯁꯤꯅ ꯃꯅꯤꯄꯨꯔ ꯁꯇꯦꯠꯇ ꯃꯅꯤꯄꯨꯔ ꯁꯇꯦꯠꯇ ꯇꯦꯛꯅꯣꯂꯣꯖꯤ ꯋꯥꯡꯅ ꯂꯩꯇꯦ ꯀꯝꯄꯅꯤꯁꯨ ꯂꯩꯇꯦ ꯐꯦꯛꯇꯔꯤꯁꯨ ꯂꯩꯇꯕꯅ ꯉꯁꯤ ꯃꯅꯤꯄꯨꯔꯗ ꯇꯦꯛꯅꯣꯂꯣꯖꯤꯁꯤ ꯁꯣꯟꯊꯕꯅꯤ ꯃꯔꯝ ꯑꯁꯤꯅ ꯇꯦꯛꯅꯣꯂꯣꯖꯤꯁꯤ ꯑꯃ ꯇꯦꯛꯅꯣꯂꯣꯖꯤ ꯑꯃꯁꯨꯡ ꯃꯅꯤꯄꯨꯔꯗ ꯐꯦꯛꯇꯔꯤ ꯑꯆꯧ ꯑꯆꯧꯕ ꯂꯩꯔꯝꯃꯒꯗꯤ ꯃꯅꯤꯄꯨꯔꯒꯤ ꯃꯤꯁꯤꯡꯗ ꯌꯥꯝ ꯆꯥꯎꯈꯠꯄ ꯄꯨꯔꯛꯀꯅꯤ ꯑꯃꯁꯨꯡ ꯃꯤꯑꯣꯏꯕꯗ ꯀꯥꯅꯕ ꯀꯌꯥꯁꯨ ꯄꯨꯍꯜꯂꯛꯀꯅꯤ ꯃꯔꯝ ꯑꯁꯤꯅ ꯇꯦꯛꯅꯣꯂꯣꯖꯤ ꯋꯥꯠꯄꯅ ꯃꯤꯑꯣꯏꯕꯗ ꯌꯥꯝꯅ ꯑꯋꯥꯠꯄꯁꯨ ꯄꯤ ꯃꯥꯏꯌꯣꯛꯅꯕꯁꯨ ꯑꯣꯏꯍꯜꯂꯤ ꯃꯤꯑꯣꯏꯕꯗ